ꯁꯤꯛꯁꯇꯤꯟ ꯖꯨꯂꯥꯏ ꯅꯥꯏꯟꯇꯤꯟ ꯅꯥꯏꯟꯇꯤ ꯇꯨ ꯁꯕꯦꯟꯇꯤꯟ ꯖꯨꯂꯥꯏ ꯅꯥꯏꯟꯇꯤꯟ ꯑꯩꯠꯇꯤ ꯇꯨ ꯑꯩꯠꯇꯤꯟ ꯖꯨꯂꯥꯏ ꯅꯥꯏꯟꯇꯤꯟ ꯁꯕꯦꯟꯇꯤ ꯅꯥꯏꯟꯇꯤꯟ ꯖꯨꯂꯥꯏ ꯅꯥꯏꯟꯇꯤꯟ ꯐꯣꯔꯇꯤ ꯇ꯭ꯋꯦꯟꯇꯤ ꯖꯨꯂꯥꯏ ꯅꯥꯏꯟꯇꯤꯟ ꯁꯤꯛꯁꯇꯤ ꯋꯥꯟ